ꯅꯪ ꯉꯔꯥꯡ ꯐꯤ ꯂꯧꯒꯦ ꯍꯥꯏꯔꯝꯕꯗꯣ ꯑꯥ ꯑꯗꯣ ꯐꯤ ꯈꯔ ꯄꯨꯔꯛꯑꯦ ꯑꯗꯣ ꯅꯪ ꯂꯧꯗꯣꯏ ꯅꯠꯇ꯭ꯔꯣ ꯂꯧꯗꯣꯏ ꯑꯣꯏꯗꯤ ꯂꯥꯛꯍꯧꯔꯣ ꯍꯥꯏꯗꯤ ꯐꯤꯗꯣ ꯌꯥꯝꯅ ꯄꯨꯔꯛꯄ ꯅꯠꯇꯦꯕ ꯃꯣꯏ ꯐꯤꯁꯥꯕꯤꯁꯤꯡꯗꯣ ꯐꯤ ꯌꯥꯝ ꯄꯤꯕ ꯉꯝꯗꯦꯅ ꯈꯤꯇꯪ ꯈꯛꯇꯅꯦꯕ ꯑꯀꯛꯅꯕ ꯃꯁꯤꯡ ꯈꯛꯇꯅꯦꯕ ꯄꯨꯔꯛꯏꯗꯣ ꯑꯗ ꯑꯩꯅ ꯍꯥꯟꯅ ꯑꯣꯔꯗꯔ ꯂꯧꯁꯤꯜꯂꯝꯕ ꯅꯣꯏ ꯑꯃ ꯑꯅꯤꯒꯤ ꯈꯥꯛꯍꯧꯒꯦꯅ ꯑꯗꯨ ꯊꯝꯃꯦꯕ ꯑꯇꯩ ꯌꯣꯟꯊꯣꯛꯇ꯭ꯔꯦꯕ ꯑꯗꯨ ꯅꯪ ꯂꯥꯛꯑꯒ ꯐꯤ ꯃꯑꯣꯡꯗꯣ ꯄꯥꯝꯃꯤ ꯄꯥꯝꯗꯦꯗꯣ ꯌꯦꯡꯅꯕ ꯂꯥꯛꯑꯣꯗꯅ ꯍꯌꯦꯡ ꯑꯣꯏꯔꯁꯨ ꯌꯥꯏꯌꯦ ꯑꯗꯣ ꯌꯥꯔꯤꯒꯩꯗꯤ ꯌꯥꯝ ꯊꯨꯅꯗꯤ ꯂꯥꯛꯍꯟꯅꯤꯡꯉꯦ ꯍꯥꯏꯗꯤ ꯑꯩꯁꯨ ꯌꯣꯟꯕ ꯃꯤꯅꯤꯅ ꯁꯨꯝ ꯃꯤꯅ ꯂꯩꯒꯦ ꯈꯣꯠꯀꯦ ꯍꯥꯏꯕꯗꯨ ꯌꯣꯟꯗꯕꯤꯗ ꯁꯨꯝ ꯊꯝꯕꯗꯨꯗꯤ ꯅꯨꯡꯉꯥꯏꯇꯦꯗꯅ ꯑꯩꯁꯨ ꯁꯣꯝꯗ ꯄꯩꯁꯥꯗꯣ ꯃꯍꯨꯠꯇꯣ ꯁꯥꯒꯠꯂ ꯄꯤꯒꯤꯗꯣꯏꯅꯦꯕ ꯑꯃꯨꯛ ꯑꯗꯨꯅ ꯅꯪꯅ ꯂꯧꯗꯣꯏ ꯑꯣꯏ ꯇꯥꯔꯒꯗꯤ ꯉꯟꯅ ꯂꯥꯛꯑꯒ ꯈꯣꯠꯂꯒ ꯌꯦꯡꯍꯟꯅꯤꯡꯕꯩ ꯋꯥꯅꯤꯗ

ꯐꯤꯗꯣ ꯋꯥꯡꯈꯩ ꯐꯤ ꯅꯪꯅ ꯅꯍꯥꯟ ꯍꯥꯏꯔꯝꯕ ꯃꯑꯣꯡꯗꯨꯁꯨ ꯂꯥꯛꯑꯦ ꯑꯗꯨ ꯅꯠꯇꯕ ꯃꯑꯣꯡꯗꯨꯁꯨ ꯄꯨꯔꯥ ꯐꯨꯜ ꯋꯥꯛ ꯇꯧꯕꯗꯁꯨ ꯌꯥꯎꯋꯦꯕ ꯂꯩꯗꯤ ꯑꯅꯧ ꯑꯅꯧꯕ ꯐꯖ ꯐꯖꯕ ꯃꯈꯜ ꯌꯥꯝ ꯂꯥꯛꯑꯦ ꯃꯃꯜꯗꯤ ꯂꯩꯗꯤ ꯑꯔꯣꯏꯕꯤꯗ ꯐꯖꯅ ꯄꯨꯔꯕꯅꯤꯅꯅꯦ ꯃꯃꯜꯗꯤ ꯈꯔꯗꯤ ꯋꯥꯡꯉꯦ ꯋꯥꯡꯉꯦ ꯍꯥꯏꯕꯁꯦ ꯌꯥꯝꯅ ꯀꯥ ꯍꯦꯟꯅ ꯍꯥꯟꯅꯒꯤ ꯃꯃꯜꯗꯩ ꯍꯦꯟꯕꯕꯨꯗꯤ ꯅꯠꯇꯦꯗ ꯇꯔꯥꯒ ꯇꯔꯥꯒꯍꯨꯝꯗꯣꯏ ꯃꯔꯤ ꯁ꯭ꯋꯥꯏꯗ ꯑꯗꯨꯝ ꯂꯩꯔꯛꯑꯅꯤ ꯑꯗꯨ ꯂꯩꯂꯩꯗꯨꯒꯤ ꯃꯇꯨꯡ ꯏꯟꯅ ꯈꯔ ꯆꯥꯝ ꯆꯥꯅꯤ ꯍꯦꯟꯒꯠꯂꯛꯇꯧ ꯉꯥꯏꯌꯦꯕ ꯐꯤꯗꯣ ꯃꯁꯤꯡ ꯇꯔꯥꯃꯨꯛꯇꯪ ꯄꯨꯔꯛꯑꯦ ꯌꯥꯝꯅ ꯃꯣꯏ ꯐꯤ ꯀꯛꯄꯤꯁꯤꯡꯗꯣ ꯐꯤ ꯀꯛꯄ ꯁꯪꯗꯦꯅ ꯑꯗꯒꯤ ꯐꯤꯗꯣ ꯑꯃꯨꯛ ꯁꯨꯕ ꯈꯣꯠꯄ ꯆꯅꯥꯡ ꯊꯥꯕ ꯈꯣꯠꯄꯅ ꯑꯃꯨꯛ ꯂꯩꯕꯅꯤꯅꯅꯦ ꯃꯇꯝꯗꯣ ꯌꯥꯝ ꯆꯪꯉꯦꯕ ꯑꯗꯨꯅꯅꯦ ꯑꯗꯩ ꯁꯣꯝꯗꯁꯨ ꯐꯤꯗꯣ ꯂꯨꯍꯣꯡ ꯄꯟꯊꯥꯒ ꯑꯣꯏꯕꯅꯤꯅ ꯂꯧꯒꯦ ꯂꯧꯒꯦꯗꯣ ꯃꯌꯥꯝꯗꯣ ꯗꯨꯀꯥꯟꯗ ꯂꯥꯛꯅꯕꯅꯤꯅꯅꯦ ꯑꯗꯨ ꯅꯣꯏꯗꯅ ꯍꯥꯟꯅ ꯍꯥꯏꯔꯒ ꯊꯝꯕꯒꯤ ꯑꯩꯅ ꯅꯨꯡꯉꯥꯏꯇꯕꯒꯤ ꯄꯥꯎ ꯐꯥꯎꯔꯛꯄꯅꯤꯗ ꯍꯣ ꯑꯗꯨꯒꯨꯝꯕ ꯋꯥꯡꯈꯩꯒꯤꯒꯨꯝꯕ ꯀꯩꯀꯩ ꯅꯠꯇ꯭ꯔꯁꯨ ꯁꯥꯜꯒꯨꯝꯕ ꯀꯩꯒꯨꯝꯕꯗꯁꯨ ꯑꯗꯨꯝ ꯑꯅꯧ ꯑꯅꯧꯕ ꯃꯌꯥꯝ ꯄꯨꯔꯛꯏꯕ ꯐꯤꯗꯤ ꯐꯖ ꯐꯖꯕ ꯑꯅꯧ ꯑꯅꯧꯕ ꯌꯥꯝ ꯂꯩꯔꯦ ꯍꯧꯖꯤꯛ ꯑꯗꯨꯝ ꯁꯥꯜꯗꯕꯨ ꯑꯣꯏꯔꯁꯨ ꯃꯇꯦꯛ ꯃꯌꯥ ꯆꯠꯄꯗ ꯏꯟꯅꯕꯒꯤꯕꯨ ꯑꯣꯏꯔꯁꯨ ꯑꯗꯒꯤ ꯃꯃꯜꯁꯨ ꯌꯥꯝꯅ ꯍꯣꯡꯗꯕ ꯌꯥꯝꯅꯁꯨ ꯇꯥꯡꯗꯕ ꯑꯗꯨꯒꯨꯝꯕ ꯐꯖꯕ ꯆꯥꯡꯗꯣ ꯑꯗꯨ ꯂꯣꯏ ꯑꯣꯏꯔꯦ ꯑꯗꯨ ꯃꯤ ꯃꯌꯥꯝꯁꯤꯅꯅꯦ ꯂꯧꯗꯣꯏꯒꯤ ꯌꯦꯡꯗꯧꯒꯤ ꯃꯌꯥꯝ ꯂꯥꯛꯅꯕꯁꯤꯗꯅꯦ ꯑꯩꯅ ꯅꯣꯏꯗꯣ ꯑꯃꯨꯛ ꯍꯥꯏꯖꯤꯜꯂꯝꯃꯒ ꯂꯥꯛꯑꯒ ꯑꯃꯨꯛ ꯄꯤꯗ꯭ꯔꯗꯤ ꯅꯨꯡꯉꯥꯏꯇꯦꯅꯦꯅ ꯃꯃꯜ ꯇꯥꯕꯁꯤꯗꯅꯤꯅꯦ ꯑꯩꯅ ꯃꯊꯥ ꯁꯥꯔꯤꯁꯦ ꯃꯃꯜꯗꯣ ꯌꯥꯝꯅ ꯇꯥꯕꯗꯤ ꯉꯝꯃꯣꯏ ꯗꯣꯏꯅꯤꯅꯦ ꯍꯥꯏꯗꯤ ꯐꯤꯁꯥꯕꯤꯁꯤꯡꯗꯨꯁꯨ ꯋꯥꯔꯤꯅꯤꯗꯅ ꯑꯗꯩ ꯃꯣꯏꯗꯤ ꯂꯩ ꯄꯨꯕ ꯈꯣꯠꯄꯗꯣ ꯃꯇꯝ ꯌꯥꯝ ꯆꯪꯉꯤꯅꯦꯕ ꯑꯩꯈꯣꯏꯅ ꯁꯨꯝ ꯁꯥꯗꯕꯒꯤ ꯂꯥꯏꯅ ꯍꯥꯏꯕꯩ ꯋꯥꯅꯦꯕ ꯐꯤ ꯁꯥꯕ ꯃꯣꯏꯅꯗꯤ ꯃꯣꯏꯒꯤ ꯐꯤ ꯃꯃꯜ ꯑꯗꯨ ꯁꯥꯕꯤꯌꯨ ꯑꯗꯥ ꯁꯥꯕꯤꯌꯨ ꯑꯗꯩ ꯑꯩꯗꯤ ꯂꯩꯁꯤ ꯃꯌꯥꯝ ꯄꯨꯕꯅꯤ ꯋꯥꯏ ꯈꯣꯠꯂꯦ ꯑꯗꯨ ꯑꯗꯨ ꯄꯉꯥꯡꯗ ꯉꯥꯡꯉꯦꯕ ꯃꯣꯏꯁꯨ ꯑꯗꯨꯅ ꯃꯣꯏꯒꯤꯁꯨ ꯈꯔ ꯌꯦꯡꯉ ꯄꯤꯗ ꯌꯥꯔꯣꯏꯗꯧꯔꯤꯕ ꯑꯗꯨꯅ ꯑꯩꯅ ꯐꯤꯗꯣ ꯌꯥꯝ ꯇꯥꯅ ꯌꯣꯟꯕꯗꯤ ꯉꯝꯗꯦꯕ

ꯑꯩꯁꯦ ꯇꯥꯕꯗꯨꯗꯤ ꯇꯥꯍꯟꯅꯤꯡꯗ꯭ꯔꯕꯅꯤꯅꯦ ꯍꯥꯏꯗꯤ ꯇꯥꯁꯨ ꯇꯥꯗꯦꯕ ꯑꯩꯗꯤ ꯑꯗꯨꯃꯥꯏꯅ ꯑꯗꯨꯝ ꯌꯣꯟꯕꯅꯦꯕ ꯑꯗꯩ ꯃꯌꯥꯝꯁꯨ ꯂꯣꯏꯅ ꯃꯃꯜ ꯈꯪꯕꯅꯤꯗ ꯑꯌꯥꯝꯕ ꯂꯧꯅꯔꯤꯁꯤꯡꯁꯦ ꯑꯩ ꯈꯛꯇ ꯅꯠꯇꯦꯕ ꯌꯣꯜꯂꯤ ꯆꯥꯡꯁꯦ ꯑꯩꯅꯕꯨ ꯍꯦꯟꯅ ꯍꯣꯡꯉꯦꯕꯨ ꯍꯥꯏꯕ ꯌꯥꯔꯕꯅꯤ ꯁꯨꯝ ꯌꯦꯡꯅꯧꯔꯨꯔꯗꯤ ꯅꯣꯏꯁꯨ ꯑꯗꯨꯝ ꯈꯪꯉꯝꯒꯅꯤ ꯑꯇꯣꯞꯄꯗ ꯁꯨꯝ ꯆꯠꯂꯒ ꯍꯪꯉꯣꯕ ꯐꯤ ꯃꯃꯜꯁꯦ ꯁꯨꯝꯕ ꯐꯤꯁꯤꯗꯅ ꯀꯌꯥ ꯄꯤꯔꯤꯕ ꯁꯤꯗꯅ ꯀꯌꯥ ꯌꯣꯜꯂꯤꯕ ꯑꯗꯨ ꯅꯪꯅꯁꯨ ꯁꯨꯝ ꯍꯪꯇꯣꯛꯑ ꯌꯦꯡꯉꯣꯕ ꯑꯗꯣ ꯑꯩꯒ ꯀꯩꯁꯨ ꯈꯦꯠꯅꯔꯝꯃꯣꯏꯕ ꯎꯝ

ꯑꯗꯨꯅꯦ ꯑꯩꯁꯨ ꯃꯃꯜꯗꯣ ꯌꯥꯝ ꯇꯥꯡꯅ ꯌꯣꯟꯕꯗꯣ ꯑꯩꯁꯨ ꯉꯝꯗꯦꯕ ꯑꯩꯁꯨ ꯄꯣꯠꯇꯣ ꯌꯣꯟꯅꯤꯡꯉꯤ ꯀꯧꯕꯅꯤꯅ ꯇꯥꯡꯅ ꯌꯣꯜꯂ ꯃꯤꯅ ꯑꯃꯨꯛ ꯂꯩꯕꯤꯗ꯭ꯔꯗꯤ ꯑꯩꯉꯣꯟꯗ ꯑꯃꯨꯛ ꯃꯥꯡꯗꯣꯏꯅꯤꯗꯅ ꯑꯗꯨꯅ ꯑꯩꯅ ꯃꯃꯜꯗꯣ ꯀꯩꯁꯨ ꯀꯥꯅꯁꯨ ꯌꯣꯟꯅꯤꯡꯗꯦꯕ ꯑꯩꯒꯤ ꯁꯦꯟꯗꯣꯡꯒꯤ ꯈꯛꯇꯪ ꯈꯟꯕ ꯌꯥꯗꯦꯕ ꯇꯨꯡ ꯀꯣꯏꯅ ꯁꯨꯝ ꯍꯥꯏꯗꯤ ꯐꯅ ꯀꯨꯏꯅ ꯁꯨꯝ ꯇꯧꯒꯤꯒꯗꯕ ꯄꯣꯠꯅꯤꯅ ꯑꯗꯨꯝ ꯃꯌꯥꯝꯁꯨ ꯌꯥꯅ ꯌꯥꯅꯕ ꯃꯑꯣꯡꯗ ꯌꯣꯜꯂꯤ ꯑꯗꯨꯃꯥꯏ ꯇꯧꯔ ꯌꯣꯟꯕꯗꯨꯅꯦꯕ ꯑꯩꯅ ꯄꯥꯝꯃꯤꯁꯤꯁꯨ ꯍꯣ ꯑꯗꯨ ꯅꯪ ꯍꯌꯦꯡ ꯂꯥꯛꯑꯣ ꯑꯗꯨꯒ ꯐꯤꯁꯤꯡꯗꯣ ꯌꯦꯡꯉꯣ ꯑꯗꯨꯒꯍꯦꯛ ꯇꯥꯟꯅꯔꯁꯤ ꯃꯃꯜꯗꯣ ꯇꯥꯕ ꯌꯥꯕ꯭ꯔꯥ ꯌꯥꯗꯕ꯭ꯔꯥꯗꯣ ꯌꯦꯡꯉꯒ ꯍꯣꯏ ꯍꯣꯏ ꯑꯗꯣ ꯅꯪ ꯗꯨꯀꯥꯟꯗ ꯂꯥꯛꯑꯣ ꯑꯗꯨꯒ ꯌꯦꯡꯉꯁꯤ ꯎꯝ ꯑꯪ ꯑꯪ ꯂꯥꯛꯑꯣ ꯂꯥꯛꯑꯣ ꯎꯝ